ꯏ ꯁꯦꯋꯥꯗ ꯑꯩꯅ ꯊꯦꯡꯅꯔꯛꯈꯤꯕ ꯑꯦꯛꯁꯄꯔꯤꯌꯦꯟꯁ ꯈꯔ ꯍꯥꯏꯌꯣ ꯍꯥꯏ ꯇꯥꯔꯒꯗꯤ ꯑꯩꯈꯣꯏ ꯏ ꯏ ꯁꯦꯋꯥꯁꯦ ꯀꯌꯥꯝ ꯀꯥꯟꯅꯒꯦ ꯍꯥꯏꯕ ꯀꯥꯟꯗ ꯄꯤꯊ꯭ꯔꯤꯕꯤ ꯑꯃꯗꯤ ꯑꯩꯈꯣꯏ ꯀꯟꯇ꯭ꯔꯤ ꯑꯃ ꯆꯥꯎꯈꯠꯂꯛꯄꯗ ꯏꯁꯇꯦꯠ ꯑꯃ ꯆꯥꯎꯈꯠꯄꯗ ꯏ ꯁꯦꯋꯥꯅ ꯑꯆꯧꯕ ꯊꯧꯗꯥꯡ ꯂꯧꯋꯦ ꯍꯥꯏ ꯇꯥꯔꯦꯀꯣ